ꯚꯥꯏ ꯑꯩꯗꯣ ꯁꯨꯃꯥꯏꯅ ꯇꯧꯗꯅ ꯄꯩꯁꯥ ꯈꯔ ꯂꯩꯔꯤꯉꯩꯗ ꯕꯍꯥꯔꯗ ꯆꯠꯂꯒ ꯀꯥꯡꯊꯣꯜ ꯑꯄꯥꯝꯕ ꯐꯖꯕ ꯑꯃ ꯂꯧꯔꯨꯔꯦ ꯑꯗꯣ ꯑꯩꯅ ꯈ꯭ꯋꯥꯏꯗꯒꯤ ꯄꯥꯝꯕ ꯀꯥꯡꯊꯣꯜ ꯍꯥꯏꯕꯗꯨ ꯑꯣꯏꯔꯦ ꯀꯥꯡꯊꯣꯜ ꯑꯗꯣ ꯇꯤꯛꯅ ꯁꯥꯔꯦ ꯑꯗꯨꯒ ꯀꯥꯡꯈꯜ ꯆꯩꯈꯣꯛꯁꯨ ꯌꯥꯎꯔꯛꯑꯦ ꯑꯗꯨꯒ ꯀꯔꯤ ꯍꯥꯏꯒꯅꯤ ꯀꯨꯖꯟ ꯍꯥꯏꯕ ꯃꯣꯟ ꯃꯣꯟ ꯂꯥꯏꯕ ꯄꯣꯠꯁꯛꯇꯣ ꯃꯗꯨꯁꯨ ꯍꯥꯞꯂꯛꯑꯦ ꯑꯗꯨꯒ ꯑꯦꯛꯁꯇ꯭ꯔꯥ ꯀꯥꯡꯈꯜ ꯑꯃꯁꯨ ꯍꯥꯞꯄꯤꯔꯛꯑꯦ ꯃꯈꯣꯏꯅ ꯃꯗꯨꯅ ꯑꯩꯅ ꯌꯥꯝꯅ ꯇꯥꯡꯅ ꯂꯩꯔꯨꯕ ꯄꯣꯠꯁꯛ ꯍꯥꯏꯕꯗꯣ ꯃꯗꯨꯗꯨꯒꯤ ꯃꯃꯜ ꯍꯥꯏꯕꯗꯣ ꯍꯟꯖꯟꯂꯦ ꯑꯗꯨꯅ ꯚꯥꯏ ꯅꯈꯣꯏꯁꯨ ꯑꯩꯒꯤ ꯑꯁꯨꯒꯨꯝꯕ ꯀꯥꯡꯊꯣꯜ ꯑꯁꯦ ꯑꯝꯇ ꯑꯃꯇ ꯌꯦꯡꯕꯤꯔꯨ ꯂꯥꯛꯑꯣ ꯀꯌꯥꯝ ꯐꯖꯕꯅꯣ ꯍꯥꯏꯕꯗꯣ